ꯃꯅꯤꯄꯨꯔ ꯂꯣꯟ ꯑꯁꯤ ꯃꯅꯤꯄꯨꯔ ꯈꯛꯇꯗꯒꯤ ꯂꯣꯟꯅꯤ ꯑꯗꯨꯕꯨ ꯃꯅꯤꯄꯨꯔ ꯂꯣꯟ ꯑꯁꯤꯅ ꯃꯅꯤꯄꯨꯔꯗ ꯂꯩꯔꯤꯕ ꯃꯤꯈꯨꯗꯤꯡꯃꯛꯇ ꯂꯣꯟ ꯐꯥꯎꯅꯍꯜꯂꯤ ꯂꯣꯟ ꯑꯁꯤꯅ ꯁꯩꯔꯦꯡ ꯑꯗꯒꯤ ꯋꯥꯔꯤ ꯑꯗꯒꯤ ꯏꯁꯩꯒꯨꯝꯕ ꯑꯗꯨꯝ ꯏꯅꯩ ꯑꯗꯒꯤ ꯗꯤꯛꯁꯅꯥꯔꯤ ꯃꯅꯤꯄꯨꯔꯒꯤ ꯄꯨꯛꯀꯩ ꯂꯣꯟ ꯄꯨꯊꯣꯛꯏ ꯑꯗꯨꯒ ꯃꯅꯤꯄꯨꯔ ꯂꯣꯟ ꯑꯁꯤꯅ ꯀꯔꯤꯀꯔꯥ ꯑꯊꯨ ꯑꯅꯪꯒꯤ ꯄꯥꯎꯁꯨ ꯐꯥꯎꯅꯍꯜꯂꯤ ꯃꯅꯤꯄꯨꯔ ꯂꯣꯟꯁꯤ ꯃꯅꯤꯄꯨꯔ ꯑꯇꯩ ꯃꯐꯝꯗ ꯉꯥꯡꯅꯗ꯭ꯔꯁꯨ ꯃꯅꯤꯄꯨꯔꯗꯗꯤ ꯉꯥꯡꯅꯔꯤ ꯃꯅꯤꯄꯨꯔ ꯂꯣꯟꯁꯤꯅ ꯑꯇꯩ ꯃꯅꯤꯄꯨꯔꯗ ꯂꯩꯔꯤꯕ ꯑꯦꯛꯖꯥꯝꯄꯜ ꯇ꯭ꯔꯥꯏꯞ ꯑꯗꯨꯒꯨꯝꯕꯗꯁꯨ ꯃꯅꯤꯄꯨꯔ ꯂꯣꯟꯁꯤ ꯁꯤꯖꯤꯟꯅꯕ ꯑꯗꯨꯝ ꯌꯥꯎꯏ ꯌꯥꯎꯗꯕ ꯅꯠꯇꯦ ꯑꯌꯥꯝꯕꯅ ꯂꯣꯏꯅ ꯈꯪꯅꯔꯕ ꯉꯥꯛꯇꯅꯤ ꯃꯅꯤꯄꯨꯔ ꯂꯣꯟ ꯑꯁꯤ ꯑꯉꯥꯡ ꯃꯆꯥ ꯑꯗꯒꯤ ꯇ꯭ꯔꯥꯏꯞꯀꯨꯝꯕ ꯑꯣꯏꯔꯁꯨ ꯑꯗꯨꯝ ꯃꯅꯤꯄꯨꯔ ꯂꯣꯟ ꯑꯁꯤ ꯑꯉꯥꯡꯃꯆꯥ ꯑꯣꯏꯒꯦꯔꯥ ꯀꯔꯤ ꯑꯣꯏꯒꯦꯔꯥ ꯑꯗꯨꯝ ꯈꯪꯅꯕ ꯑꯗꯨꯝ ꯌꯥꯎꯅꯔꯕꯅꯤ ꯃꯅꯤꯄꯨꯔ ꯂꯣꯟ ꯑꯁꯤ ꯃꯅꯤꯄꯨꯔꯗꯗꯤ ꯃꯅꯤꯄꯨꯔꯒꯤ ꯂꯣꯟꯅꯤꯅ ꯑꯗꯨꯝ ꯃꯅꯤꯄꯨꯔ ꯑꯗꯨꯝ ꯂꯣꯟꯅꯔꯤ ꯃꯅꯤꯄꯨꯔ ꯂꯣꯟ ꯑꯁꯤꯅ ꯍꯥꯏꯗꯤ ꯁꯛꯈꯛꯁꯨ ꯈꯪꯅꯍꯜꯂꯤ ꯁꯛ ꯈꯪꯅꯒꯦ ꯍꯥꯏꯔꯗꯤ ꯋꯥ ꯉꯥꯡꯕꯁꯨ ꯆꯪꯉꯤ ꯍꯥꯏꯗꯤ ꯋꯥ ꯉꯥꯡꯕ ꯃꯅꯤꯄꯨꯔꯤ ꯂꯣꯟꯗ ꯉꯥꯡꯒꯗꯣꯏꯅꯤ ꯉꯥꯡꯒꯗꯣꯏꯗꯣ

ꯑꯗꯨꯅ ꯃꯅꯤꯄꯨꯔ ꯂꯣꯟ ꯁꯤꯅ ꯃꯤꯌꯥꯝꯕꯨ ꯀꯥꯟꯅꯕ ꯄꯤꯍꯜꯂꯤ